ꯆꯥꯎꯈꯠꯂꯛꯄꯒꯤ ꯃꯇꯨꯡ ꯏꯟꯅ ꯐꯣꯇꯣꯒ꯭ꯔꯥꯐꯤꯗ ꯑꯍꯣꯡꯕ ꯃꯌꯥꯝ ꯑꯃ ꯂꯥꯛꯏ ꯅꯍꯥꯟꯋꯥꯏꯒꯤ ꯃꯇꯝꯗ ꯐꯣꯇꯣꯒ꯭ꯔꯥꯐꯤ ꯑꯁꯦ ꯕ꯭ꯂꯦꯛ ꯋꯥꯏꯠꯇ ꯃꯃꯤ ꯇꯥꯔꯝꯃꯦ ꯍꯧꯖꯤꯛꯇꯤ ꯀꯂꯔ ꯐꯖꯅ ꯃꯍꯧꯁꯥꯒ ꯆꯞ ꯃꯥꯟꯅꯅ ꯃꯃꯤ ꯇꯥꯔꯦ ꯅꯍꯥꯟꯋꯥꯏ ꯆꯠꯅꯔꯝꯕ ꯐꯣꯇꯣꯒ꯭ꯔꯥꯐꯤꯒꯤ ꯐꯣꯇꯣꯒ꯭ꯔꯥꯞꯁꯤꯡꯒꯤ ꯃꯅꯨꯡꯗ ꯑꯦꯅꯥꯂꯣꯒ ꯁꯤꯁꯇꯦꯝ ꯐꯣꯇꯣꯒ꯭ꯔꯥꯞ ꯃꯅꯨꯡꯗ ꯅꯦꯒꯦꯇꯤꯕ ꯐꯤꯂꯝ ꯍꯥꯞꯄꯒ ꯃꯗꯨꯒꯤ ꯃꯃꯤ ꯇꯥꯍꯜꯂꯝꯃꯤ ꯐꯤꯂꯝꯁꯤꯡ ꯑꯗꯨ ꯐꯣꯇꯣ ꯄꯦꯄꯔꯗ ꯑꯩꯈꯣꯏꯅ ꯇꯥꯔꯒ ꯆꯥꯝꯊꯣꯛꯄ ꯍꯥꯏꯅ ꯆꯠꯅꯔꯝꯃꯤ ꯍꯧꯖꯤꯛꯇꯤ ꯗꯤꯖꯤꯇꯦꯜꯒꯤ ꯑꯆꯧꯕ ꯑꯍꯣꯡꯕ ꯂꯥꯛꯄꯅ ꯃꯔꯝ ꯑꯣꯏꯔꯒ ꯐꯣꯇꯣꯒ꯭ꯔꯥꯐꯤꯗ ꯑꯆꯧꯕ ꯀꯥꯟꯅꯕ ꯄꯨꯔꯛꯏ ꯑꯩꯈꯣꯏꯅ ꯐꯣꯇꯣ ꯃꯌꯥꯝ ꯑꯃ ꯗꯤꯖꯤꯇꯦꯜꯗ ꯀꯥꯞꯄꯤ ꯑꯗꯨꯒ ꯄꯥꯝꯖꯕ ꯃꯈꯜꯒꯤ ꯐꯣꯇꯣ ꯁꯤꯟꯗꯣꯛꯄ ꯌꯥꯏ ꯃꯦꯃꯣꯔꯤ ꯁ꯭ꯄꯦꯁ ꯌꯥꯝ ꯀꯟꯗꯦ ꯗꯤꯖꯤꯇꯦꯜ ꯐꯣꯇꯣꯒ꯭ꯔꯥꯐꯤꯅ ꯀꯥꯟꯅꯕ ꯌꯥꯝꯅ ꯄꯤ ꯀꯦꯃꯦꯔꯥ ꯃꯈꯜ ꯃꯌꯥꯝ ꯑꯃꯁꯨ ꯊꯣꯛꯑꯦ ꯐꯣꯇꯣꯒ꯭ꯔꯥꯐꯤꯗ ꯆꯥꯎꯈꯠꯄ ꯌꯥꯝꯅ ꯄꯨꯔꯛꯏ ꯀꯦꯃꯦꯔꯥꯁꯤꯡ ꯃꯗꯨꯒꯤ ꯃꯅꯨꯡꯗ ꯑꯦ ꯑꯥꯏ ꯀꯦꯃꯦꯔꯥ ꯐꯦꯁ ꯗꯤꯇꯦꯛꯁꯟ ꯌꯥꯎꯕ ꯀꯦꯃꯦꯔꯥ ꯀꯦꯃꯦꯔꯥ ꯑꯁꯤꯅ ꯃꯤ ꯀꯌꯥꯒꯤ ꯐꯦꯁ ꯃꯤ ꯐꯣꯇꯣ ꯑꯁꯤꯗ ꯐ꯭ꯔꯦꯝ ꯑꯁꯤꯗ ꯇꯥꯔꯤꯕ ꯃꯤ ꯃꯈꯩꯒꯤ ꯃꯥꯏꯊꯣꯡ ꯑꯦ ꯑꯥꯏꯒꯤ ꯃꯇꯨꯡ ꯏꯟꯅ ꯗꯤꯇꯦꯛ ꯇꯧꯏ ꯐꯣꯇꯣꯒ꯭ꯔꯥꯐꯤꯗ ꯀꯦꯃꯦꯔꯥꯗ ꯐꯤꯂꯝ ꯅꯝꯕꯗ ꯐꯣꯔ ꯀꯦ ꯀꯦꯃꯦꯔꯥ ꯍꯥꯏꯗꯅ ꯃꯌꯦꯛ ꯌꯥꯝꯅ ꯁꯦꯡꯕ ꯀꯦꯃꯦꯔꯥ ꯍꯥꯏ ꯁ꯭ꯄꯤꯗ ꯀꯦꯃꯦꯔꯥ ꯑꯁꯤꯅ ꯆꯤꯡꯕꯁꯤ ꯌꯥꯝꯅ ꯊꯣꯛꯑꯦ ꯃꯁꯤ ꯌꯥꯝꯅ ꯀꯥꯟꯅꯩ ꯁꯤꯖꯤꯟꯅꯕꯗ ꯍꯧꯖꯤꯛꯅ ꯌꯥꯝꯅ ꯂꯥꯏꯍꯜꯂꯤ ꯐꯣꯟ ꯃꯣꯕꯥꯏꯜ ꯐꯣꯟꯅ ꯆꯤꯡꯕꯗꯁꯨ ꯀꯦꯃꯦꯔꯥ ꯑꯁꯦ ꯂꯣꯏꯅꯃꯛ ꯌꯥꯎꯏ ꯃꯁꯤꯅ ꯀꯦꯃꯦꯔꯥꯒꯤ ꯀꯥꯟꯅꯕ ꯑꯗꯣ ꯐꯣꯇꯣꯒ꯭ꯔꯥꯐꯤꯒꯤ ꯂꯦꯕꯦꯜ ꯑꯗꯣ ꯌꯥꯝꯅ ꯋꯥꯡꯈꯠꯂꯦ ꯍꯥꯏꯕꯁꯤ ꯇꯥꯛꯑꯦ